ꯊꯧꯕꯥꯜ ꯖꯤꯜꯂꯥꯗ ꯃꯔꯨ ꯑꯣꯏꯕ ꯄꯣꯠꯊꯣꯛ ꯐꯪꯐꯝ ꯍꯥꯏꯔꯒꯗꯤ ꯁꯤꯗꯒꯤ ꯑꯌꯥꯝꯕꯅ ꯂꯧꯋꯤ ꯑꯀꯣꯏꯕꯒꯤ ꯐꯤꯕꯝ ꯌꯥꯝꯅ ꯀꯥ ꯍꯦꯟꯅ ꯃꯣꯠꯄ ꯑꯣꯏꯗꯦ ꯎ ꯋꯥ ꯃꯔꯥꯡ ꯀꯥꯏꯅ ꯍꯧꯋꯤ ꯑꯣꯛꯁꯤꯖꯦꯟ ꯃꯔꯥꯡ ꯀꯥꯏꯅ ꯐꯪꯉꯤ ꯑꯗꯨꯒ ꯃꯐꯝ ꯑꯗꯨꯗ ꯂꯩꯔꯤꯕ ꯃꯤꯑꯣꯏꯁꯤꯡꯁꯨ ꯐꯩ ꯏꯁꯤꯡ ꯐꯪꯐꯝ ꯑꯩꯒꯤ ꯖꯤꯜꯂꯥ ꯃꯅꯨꯡꯗ ꯂꯩꯔꯤꯕ ꯏꯁꯤꯡ ꯐꯪꯐꯝ ꯑꯁꯦ ꯏꯁꯤꯡ ꯄꯣꯜ ꯄꯨꯈ꯭ꯔꯤ ꯑꯆꯧꯕ ꯑꯆꯧ ꯑꯆꯧꯕ ꯇꯧꯗꯨꯅ ꯊꯝꯃꯤ ꯑꯗꯨꯒ ꯇꯨꯔꯦꯜꯒꯤ ꯏꯁꯤꯡꯁꯨ ꯑꯗꯨꯃꯛ ꯐꯪꯉꯤ ꯏꯁꯤꯡꯁꯤꯡ ꯑꯁꯤ ꯃꯣꯠꯄ ꯑꯣꯏꯗꯦ ꯑꯗꯨꯒ

ꯌꯥꯝꯅ ꯃꯣꯠꯄ ꯍꯥꯏꯕꯗꯨ ꯑꯣꯏꯔꯝꯃꯦ ꯍꯧꯖꯤꯛꯇꯤ ꯌꯥꯝ ꯂꯨ ꯅꯥꯜꯂꯦ ꯁꯔꯀꯥꯔꯒꯤ ꯃꯇꯦꯡꯁꯨ ꯌꯥꯝꯅ ꯐꯪꯉꯦ ꯑꯗꯨꯅ ꯍꯧꯖꯤꯛꯇꯤ ꯃꯤ ꯃꯤꯑꯣꯏꯁꯤꯡꯁꯨ ꯌꯥꯝ ꯒ꯭ꯌꯥꯟ ꯂꯣꯏꯅ ꯇꯥꯅꯔꯕꯅꯤꯅ ꯍꯧꯖꯤꯛꯇꯤ ꯀꯥ ꯍꯦꯟꯅ ꯃꯣꯠꯄ ꯍꯥꯏꯕꯗꯨ ꯑꯣꯏꯗ꯭ꯔꯦ ꯑꯗꯨꯒ ꯏꯁꯤꯡꯁꯨ ꯃꯣꯠꯇꯕꯗꯨꯅ ꯏꯁꯤꯡꯁꯨ ꯌꯥꯝꯅ ꯁꯦꯡꯅ ꯂꯩꯍꯟꯕ ꯉꯝꯃꯦ ꯑꯔꯨꯕ ꯏꯁꯤꯡ ꯐꯪꯉꯦ ꯍꯧꯖꯤꯛ ꯇꯤ ꯑꯗꯨꯒ ꯄꯨꯈ꯭ꯔꯤꯁꯤꯡ ꯑꯗꯨꯒ ꯋꯥꯇꯔ ꯁꯄ꯭ꯂꯥꯏꯗꯒꯤꯁꯨ ꯏꯁꯤꯡ ꯊꯛꯅꯕꯁꯤꯡꯗꯤ ꯋꯥꯇꯔ ꯋꯥꯄ꯭ꯂꯥꯏꯗꯒꯤ ꯁꯔꯀꯥꯔꯅ ꯄꯤꯕꯤ ꯏꯁꯤꯡ ꯌꯥꯝꯅ ꯍꯧꯖꯤꯛꯇꯤ ꯃꯔꯥꯡ ꯀꯥꯏꯅꯁꯨ ꯐꯪꯉꯦ ꯑꯃꯣꯠꯄ ꯏꯁꯤꯡ ꯍꯥꯏꯕꯗꯨ ꯊꯣꯏꯗꯣꯛꯅ ꯎꯗ꯭ꯔꯦ ꯌꯥꯝꯅ ꯂꯨ ꯅꯥꯟꯕ ꯏꯁꯤꯡ ꯑꯔꯨꯕ ꯉꯍꯥꯛ ꯑꯣꯏꯅ ꯐꯪꯉꯦ